ꯁꯥꯔ ꯏꯕꯣꯆꯥ ꯅꯍꯥꯛꯉꯣꯟꯗ ꯇꯧꯈꯤꯕ ꯉꯁꯥꯏ ꯑꯣꯗꯔ ꯆꯥꯛꯀꯤ ꯑꯣꯗꯔꯗꯣ ꯅꯍꯥꯛꯅ ꯄꯤꯔꯛꯄ ꯄꯥꯔꯁꯦꯟꯗꯣ ꯐꯪꯉꯦ ꯑꯗꯨꯕꯨ ꯃꯁꯤ ꯆꯥꯕ ꯌꯥꯒꯗꯧꯕ ꯍꯥꯏꯐꯦꯠ ꯃꯥꯟꯗꯦ ꯃꯔꯝꯗꯤ ꯅꯍꯥꯛꯅ ꯄꯤꯔꯛꯂꯤꯕ ꯑꯥꯏꯇꯦꯝꯁꯤꯡꯁꯦ ꯑꯩꯅ ꯍꯥꯏꯈꯤꯕꯗꯁꯨ ꯑꯣꯟꯅꯔꯦ ꯑꯗꯨꯒ ꯆꯥꯛꯁꯤꯁꯨ ꯈꯔ ꯆꯖꯤꯛ ꯑꯣꯏꯅ ꯇꯧꯏ ꯑꯗꯨꯒ ꯌꯦꯟꯁꯥꯡꯁꯤꯁꯨ ꯊꯥꯎ ꯌꯥꯝꯕ ꯑꯗꯨꯒ ꯃꯣꯔꯣꯛ ꯁꯥꯕ ꯁꯨꯃꯥꯏꯅ ꯇꯧꯗꯨꯅ ꯆꯥꯕꯗ ꯅꯨꯡꯉꯥꯏꯒꯗꯧꯕ ꯏꯃꯥꯟ ꯃꯥꯟꯗꯦ ꯃꯔꯝꯗꯤ ꯃꯁꯤ ꯃꯇꯨꯡꯗ ꯁꯤꯒꯨꯝꯕꯁꯦ ꯑꯃꯨꯛ ꯍꯟꯅ ꯇꯧꯕꯤꯗꯕꯅ ꯑꯩ ꯆꯥꯛꯁꯦ ꯍꯟꯗꯣꯛꯆꯒꯦ ꯍꯥꯏꯅ ꯑꯩ ꯈꯜꯂꯦ ꯃꯔꯝꯗꯤ ꯃꯁꯤ ꯆꯥꯔꯨꯕꯗ ꯍꯛꯆꯥꯡꯗ ꯌꯥꯝꯅ ꯁꯣꯛꯍꯟꯒꯗꯧꯕ ꯑꯃ ꯑꯣꯏ ꯆꯥꯛꯁꯤ ꯈꯔ ꯐ꯭ꯔꯦꯁ ꯑꯣꯏꯗꯕ ꯑꯣꯏꯅ ꯇꯧꯏ ꯍꯧꯖꯤꯛ ꯍꯧꯖꯤꯛ ꯊꯣꯡꯕ ꯄꯣꯠꯁꯨ ꯅꯠꯇꯕ ꯃꯥꯜꯂꯦ ꯍꯥꯟꯅꯒꯤ ꯂꯩꯕ ꯆꯖꯤꯛ ꯑꯣꯏꯅ ꯄꯤꯔꯛꯑꯦ ꯃꯁꯤ ꯆꯥꯕꯗ ꯈꯔ ꯍꯛꯆꯥꯡꯗ ꯅꯨꯡꯉꯥꯏꯔꯣꯏ ꯃꯔꯝ ꯑꯗꯨꯅꯗ ꯉꯁꯥꯏꯒꯤ ꯌꯦꯟꯁꯥꯡꯁꯤꯁꯨ ꯑꯩꯅ ꯍꯥꯏꯕ ꯑꯗꯨꯝꯍꯥꯏꯅ ꯏꯔꯣꯟꯕꯒꯨꯝꯕ ꯑꯃ ꯑꯃ ꯑꯉꯧꯕ ꯑꯇꯥꯎꯕ ꯀꯔꯤ ꯀꯔꯤ ꯌꯥꯎꯍꯟꯕꯤꯔꯛꯑꯣ ꯍꯥꯏꯕꯗꯨꯁꯨ ꯑꯗꯨꯁꯨ ꯌꯥꯎꯗ꯭ꯔꯦ ꯑꯗꯨꯒ ꯌꯦꯟꯁꯥꯡꯁꯤꯅ ꯊꯥꯎ ꯅꯆꯤꯡꯕ ꯊꯥꯎ ꯊꯨꯝ ꯏꯍꯦꯟ ꯍꯦꯟꯂꯒ ꯑꯁꯤ ꯆꯥꯕ ꯊꯛꯄꯗ ꯏꯅꯨꯡ ꯅꯨꯡꯉꯥꯏꯒꯗꯧꯕ ꯃꯥꯟꯗ꯭ꯔꯦ ꯑꯗꯨꯅ ꯃꯁꯤ ꯍꯟꯗꯣꯛꯆꯒꯦ ꯍꯥꯏꯅ ꯍꯟꯗꯣꯛꯆꯔꯦ